ꯈꯨꯡꯒꯪꯗ ꯑꯦꯂꯦꯛꯇ꯭ꯔꯤꯁꯤꯇꯤꯁꯦ ꯌꯨꯝꯊꯣꯡ ꯈꯨꯗꯤꯡꯒꯤ ꯃꯩ ꯉꯥꯟꯅꯕ ꯑꯗꯨꯗꯒꯤ ꯂꯝꯕꯤ ꯁꯣꯔꯣꯛꯇꯁꯨ ꯃꯩ ꯉꯥꯟꯅꯕ ꯍꯥꯏꯗꯤ ꯂꯝꯕꯤ ꯁꯣꯔꯣꯛ ꯉꯥꯜꯂꯒꯗꯤ ꯆꯠꯊꯣꯛ ꯆꯠꯁꯤꯟꯗ ꯍꯦꯟꯅ ꯅꯨꯉꯥꯏꯔꯅꯤ ꯍꯦꯟꯅ ꯀꯅꯦꯛꯇꯤꯕꯤꯇꯤꯀꯨꯝꯕ ꯂꯩꯔꯛꯅꯕ ꯑꯗꯨꯃꯥꯏꯅ ꯁꯤꯖꯤꯟ ꯁꯤꯖꯤꯟꯅꯕ ꯑꯗꯒꯤ ꯀꯩꯅꯣꯗ ꯐꯥꯔꯃꯤꯡ ꯇꯧꯕ ꯂꯧꯎ ꯁꯤꯡꯎꯕꯗ ꯁꯤꯖꯤꯟꯅꯕ ꯍꯥꯏꯔ ꯃꯑꯣꯡ ꯃꯩ ꯀꯃꯥꯏꯅ ꯏꯂꯦꯛꯇ꯭ꯔꯤꯁꯤꯇꯤ ꯀꯃꯥꯏꯅ ꯁꯤꯖꯤꯟꯅꯕ ꯍꯥꯏꯔꯒꯗꯤ ꯂꯧ ꯏꯁꯤꯡ ꯆꯥꯏꯕꯗꯒꯨꯝꯕ ꯍꯥꯟꯅꯗꯤ ꯃꯦꯅꯨꯋꯦꯂꯤ ꯍꯥꯏꯗꯤ ꯃꯤꯅ ꯑꯗꯨꯝ ꯆꯠꯂ ꯆꯠꯂꯒ ꯆꯥꯏꯅꯔꯝꯕꯗꯣ ꯍꯧꯖꯤꯛꯇꯤ ꯃꯩ ꯁꯤꯖꯤꯟꯅꯔꯒ ꯏꯁꯤꯡ ꯇꯣꯂꯨ ꯍꯥꯏꯗꯤ ꯋꯥꯇꯔ ꯄꯝ ꯁꯤꯖꯤꯟꯅꯔꯒ ꯏꯁꯤꯡ ꯆꯥꯏꯔꯒꯗꯤ ꯃꯣꯏꯗ ꯍꯦꯟꯅ ꯁ ꯁ ꯃꯣꯏꯁꯨ ꯍꯦꯟꯅꯁꯨ ꯋꯥꯗꯕ ꯁꯝꯕ ꯑꯗꯨꯒ ꯊꯕꯛꯁꯨ ꯃꯇꯝ ꯍꯦꯟꯅ ꯂꯧꯗꯕ ꯑꯗꯨꯅ ꯍꯥꯏꯗꯤ ꯍꯦꯟꯅ ꯀꯩꯅꯣꯁꯦ ꯄ꯭ꯔꯗꯛꯇꯤꯕꯤꯇꯤꯁꯦ ꯍꯦꯟꯅ ꯀꯩꯅꯣ ꯇꯧꯈꯠꯄ ꯌꯥꯝꯈꯠꯄ ꯆꯥꯎꯈꯠꯄ ꯑꯗꯨꯃꯥꯏꯅ ꯎꯋꯦ ꯁꯤꯖꯤꯟꯅꯕ ꯌꯥꯏ